ꯑꯋꯥꯕ ꯀꯣꯈꯟꯕꯒꯤ ꯃꯤꯋꯣꯏꯕꯒꯤꯗꯝꯇ ꯍꯥꯏꯔꯒꯗꯤ ꯑꯈꯣꯏꯒꯤ ꯃꯤꯋꯣꯏꯕꯁꯤꯅ ꯋꯥꯈꯟ ꯅꯨꯡꯉꯥꯏꯔꯗꯧ ꯃꯇꯝꯗ ꯑꯈꯣꯏꯒꯤ ꯃꯌꯥꯝ ꯇꯤꯟꯐꯝꯗ ꯆꯡꯉꯒꯥ ꯑꯈꯣꯏꯒꯤ ꯋꯥꯈꯜ ꯅꯨꯉꯥꯏꯕ ꯋꯥꯔꯤ ꯅꯨꯉꯥꯏꯕ ꯏꯟꯇꯔꯇꯦꯟꯃꯦꯟꯒꯤ ꯑꯣꯏꯕ ꯋꯥ ꯋꯥꯔꯤ ꯋꯇꯥꯏ ꯁꯥꯟꯅꯔꯕ ꯃꯇꯨꯡꯗ ꯑꯗꯨꯝꯕ ꯀꯌꯥꯗꯨꯅ ꯋꯥꯈꯜ ꯅꯨꯡꯉꯥꯏꯕ ꯐꯥꯎꯍꯜꯂꯤ ꯑꯗꯨꯒ ꯑꯈꯣꯏꯒꯤ ꯁꯥꯟꯅ ꯈꯣꯠꯅꯕꯗꯁꯨ ꯑꯈꯣꯏ ꯁ꯭ꯇ꯭ꯔꯦꯁ ꯇꯧꯕ ꯍꯛꯆꯥꯡꯁꯦ

ꯗꯦꯟ ꯁꯤꯡꯂꯤ ꯅꯥꯎꯔꯤ ꯀꯪꯈꯜꯍꯟꯕꯥ ꯁꯥꯟꯅ ꯈꯣꯠꯅꯕꯁꯤꯅꯥ ꯍꯛꯆꯥꯡꯗ ꯋꯥꯈꯪꯗ ꯑꯈꯣꯏꯒꯤ ꯌꯥꯡꯅ ꯂꯩꯍꯟꯕꯥ ꯍꯛꯆꯥꯡ ꯐꯤꯠ ꯑꯣꯏꯍꯟꯕꯥ ꯑꯗꯨꯒ ꯃꯁꯨꯒꯨꯝꯕ ꯀꯌꯥꯁꯤꯗꯒꯤ ꯑꯈꯣꯏꯒꯤ ꯍꯛꯆꯥꯡꯒꯤ ꯃꯤꯋꯣꯏꯕ ꯁꯤꯡꯗ ꯂꯩꯔꯤꯕꯥ ꯑꯋꯥꯕ ꯀꯣꯈꯟꯅꯕ ꯃꯁꯥꯛ ꯑꯃ ꯑꯣꯏ ꯑꯗꯨꯒꯥ ꯂꯩꯔꯤꯕ ꯃꯤꯋꯣꯏꯕꯁꯤꯡ ꯑꯁꯤꯅ ꯑꯈꯣꯏꯒꯤ ꯁꯥꯟꯅ ꯈꯣꯠꯅꯕꯗꯥ ꯑꯗꯨꯛꯀꯤ ꯃꯇꯤꯛ ꯑꯩꯈꯣꯏꯒꯤ ꯏꯝꯄ꯭ꯔꯨꯞ ꯑꯣꯏꯔꯤꯕꯁꯦ ꯑꯩꯈꯣꯏꯒꯤ ꯁꯥꯟꯅꯕꯁꯤꯡꯁꯤꯅ ꯆꯤꯡꯊꯠꯅꯔꯤꯕ ꯑꯩꯈꯣꯏꯒꯤ ꯑꯩꯈꯨꯏ ꯅꯥꯄꯁ ꯑꯩꯈꯣꯏꯒꯤ ꯄꯥꯡꯒꯟ ꯁꯣꯙꯕ ꯃꯇꯝꯗ ꯁ꯭ꯇꯤꯃꯤꯅꯥ ꯍꯥꯞꯄꯥ ꯑꯗꯨꯒꯨꯝꯕ ꯃꯌꯥꯝ ꯑꯁꯤꯅꯥ ꯃꯤꯋꯣꯏꯕꯒꯤ ꯍꯛꯆꯥꯡꯗꯥ ꯅꯨꯡꯉꯥꯏꯕꯥ ꯑꯃꯗꯤ ꯑꯋꯥꯕ ꯀꯣꯈꯜꯂꯤ